ꯑꯦꯂꯦꯛꯇ꯭ꯔꯣꯅꯤꯛ ꯚꯔꯖꯟꯁꯤꯡꯗꯒꯤ ꯆꯨꯝꯅꯒꯤ ꯆꯦꯒꯤ ꯂꯥꯏꯔꯤꯛꯁꯤꯡꯗ ꯍꯦꯟꯅ ꯄꯥꯕ ꯄꯥꯝꯖꯩ ꯀꯔꯤꯒꯤꯅꯣ ꯍꯥꯏꯕ ꯃꯇꯝꯗ ꯆꯨꯝꯅꯒꯤ ꯆꯦꯒꯤ ꯂꯥꯏꯔꯤꯛꯁꯤꯡꯗꯗꯤ ꯑꯩꯅ ꯑꯃꯨꯛꯇꯪ ꯄꯥꯕꯗ ꯈꯪꯍꯧꯗꯕ ꯐꯪꯍꯧꯗꯕ ꯅꯣꯂꯦꯖꯁꯤꯡ ꯑꯗꯨ ꯍꯟꯖꯤꯟ ꯍꯟꯖꯤꯟꯅ ꯄꯥꯕꯒꯤ ꯈꯨꯗꯣꯡꯆꯥꯕ ꯂꯩꯖꯩ ꯑꯗꯨꯕꯨ ꯂꯣꯏꯅꯅ ꯀꯣꯏꯁꯟꯗꯨꯗ ꯆꯦ ꯄꯥꯕ ꯃꯇꯝꯗ ꯐꯪꯉꯛꯄ ꯄꯥꯎꯈꯨꯝꯁꯤꯡꯗꯨ ꯑꯩꯅ ꯀꯣꯏꯁꯟꯁꯤꯡꯗꯨꯗ ꯍꯪꯏꯕ ꯀꯣꯏꯁꯟꯁꯤꯡꯗꯨꯒꯤ ꯄꯥꯎꯈꯨꯝꯁꯤꯡꯗꯨ ꯃꯔꯤꯛ ꯆꯨꯝꯅ ꯈꯨꯝꯕ ꯉꯝꯃꯤ ꯑꯗꯨꯒ ꯂꯣꯏꯅꯅ ꯀꯔꯤꯒꯨꯝꯕ ꯄꯥꯎꯈꯨꯝꯁꯤꯡꯗꯨ ꯈꯨꯝꯕ ꯉꯝꯍꯧꯗ꯭ꯔꯕ ꯃꯤꯁꯑꯟꯗꯔꯁꯇꯦꯟꯗꯤꯡ ꯌꯥꯎꯔꯒꯁꯨ ꯆꯦꯒꯤ ꯂꯥꯏꯔꯤꯛꯁꯤꯡꯗꯗꯤ ꯍꯟꯖꯤꯟ ꯍꯟꯖꯤꯟꯅ ꯄꯥꯔꯒ ꯑꯩꯅ ꯑꯣꯏꯍꯟꯅꯤꯡꯏꯕ ꯈꯪꯍꯟꯅꯤꯡꯏꯕ ꯑꯆꯨꯝꯕ ꯄꯥꯎꯈꯨꯝꯗꯨ ꯐꯪꯕ ꯉꯝꯃꯤ ꯃꯔꯝ ꯑꯁꯤꯅ ꯆꯨꯝꯅꯒꯤ ꯆꯦꯒꯤ ꯂꯥꯏꯔꯤꯛꯁꯤꯡꯅ ꯄꯥꯕꯗ ꯍꯦꯟꯅ ꯄꯥꯝꯖꯩ ꯑꯗꯨꯒ ꯑꯃꯔꯣꯝꯗ ꯑꯣꯗꯤꯑꯣ ꯕꯨꯛꯁꯤꯡꯗꯤ ꯑꯌꯥꯝꯕ ꯃꯇꯝꯗ ꯑꯩ ꯇꯥꯖꯩ ꯀꯔꯤꯒꯤꯅꯣ ꯍꯥꯏꯕ ꯃꯇꯝꯗ ꯑꯩꯅ ꯀ꯭ꯂꯥꯁꯇ ꯀꯔꯤꯒꯨꯝꯕ ꯇꯥꯛꯄ ꯃꯇꯝꯗ ꯈꯪꯍꯧꯗꯕ ꯈꯤꯇꯪ ꯇꯥꯕ ꯋꯥꯠꯍꯧꯕ ꯄꯨꯝꯅꯃꯛꯁꯤꯡꯗꯨ ꯑꯣꯗꯤꯌꯣꯗ ꯑꯩꯅ ꯔꯦꯀ꯭ꯣꯔꯠ ꯑꯣꯏꯅ ꯇꯧꯁꯤꯜꯂꯒ ꯄꯣꯔꯛꯑꯒ ꯌꯨꯝꯗ ꯑꯃꯨꯛ ꯍꯜꯂꯒ ꯑꯣꯗꯤꯌꯣꯗꯨ ꯊꯥꯔꯒ ꯉꯁꯥꯏꯒꯤ ꯈꯪꯍꯧꯗꯕ ꯇꯥꯛꯄꯗ ꯒ꯭ꯌꯥꯟ ꯇꯥꯍꯧꯗꯕ ꯇꯥꯍꯧꯗꯕ ꯄꯨꯝꯅꯃꯛꯁꯤꯡꯗꯣ ꯑꯩꯅꯃꯨꯛ ꯍꯟꯖꯤꯟ ꯍꯟꯖꯤꯟꯅ ꯑꯣꯗꯤꯌꯣꯗꯨ ꯊꯥꯔꯕ ꯃꯇꯝꯗ ꯉꯁꯥꯏꯒꯤ ꯈꯪꯗꯕ ꯄꯣꯠꯇꯨ ꯈꯪꯕ ꯉꯝꯃꯤ ꯃꯔꯝ ꯑꯁꯤꯅ ꯑꯩꯅ ꯑꯣꯗꯤꯌꯣ ꯕꯨꯛꯁꯤ ꯑꯗꯨꯛꯀꯤ ꯃꯇꯤꯛ ꯇꯥꯕ ꯄꯥꯝꯖꯩ ꯂꯣꯏꯅꯅ ꯑꯩꯈꯣꯏꯅ ꯔꯦꯀ꯭ꯣꯔꯠ ꯑꯣꯏꯅꯁꯨ ꯇꯥꯛꯂꯤꯕꯁꯤꯡꯗꯨ ꯔꯦꯀ꯭ꯣꯔꯠ ꯑꯣꯏꯅ ꯊꯝꯃꯀꯥꯟꯗ ꯑꯩꯅ ꯈꯪꯅꯤꯡꯉꯀꯥꯟꯗ ꯉꯁꯥꯏꯒꯤ ꯄꯣꯠꯁꯤꯡꯑꯗꯨ ꯑꯣꯗꯤꯌꯣꯁꯤꯡꯗꯨ ꯊꯥꯔꯒ ꯑꯃꯨꯛ ꯈꯪꯕ ꯉꯝꯕꯒꯤ ꯑꯗꯨꯒꯨꯝꯕ ꯇꯟꯖꯥꯗꯁꯨ ꯂꯩ ꯃꯔꯝ ꯑꯁꯤꯅ ꯑꯩꯅ ꯑꯣꯗꯤꯌꯣ ꯕꯨꯛ ꯁꯤꯡꯁꯤ ꯑꯗꯨꯛꯀꯤ ꯃꯇꯤꯛ ꯇꯥꯕ ꯄꯥꯝꯖꯩ ꯑꯗꯨꯒ ꯂꯣꯏꯅꯅ ꯈꯪꯍꯧꯗꯕ ꯑꯗꯒꯤ ꯇꯥꯕꯗ ꯋꯥꯠꯍꯧꯕ ꯍꯟꯖꯤꯟ ꯍꯟꯖꯤꯟ ꯇꯥꯅꯤꯡꯕ ꯑꯗꯒꯤ ꯀꯣꯏꯁꯟꯁꯤꯡꯁꯤꯒꯤ ꯑꯟꯁꯔꯁꯤꯡ ꯀꯔꯤꯒꯨꯝꯕ ꯈꯪꯅꯤꯡꯕ ꯌꯥꯎꯔꯒꯁꯨ ꯑꯣꯗꯤꯌꯣꯒꯤ ꯔꯦꯀ꯭ꯣꯔꯠꯁꯤꯡꯗꯨ ꯃꯌꯦꯛ ꯁꯦꯡꯅ ꯇꯥꯔꯕ ꯃꯇꯝꯗ ꯑꯩꯅ ꯑꯣꯏꯍꯟꯅꯤꯡꯏꯕ ꯑꯆꯨꯝꯕ ꯃꯥꯏꯀꯩꯗꯣ ꯄꯣꯔꯛꯄ ꯃꯇꯝꯗ ꯑꯣꯗꯤꯌꯣ ꯕꯨꯛꯅ ꯑꯗꯨꯛꯀꯤ ꯃꯇꯤꯛ ꯑꯆꯧꯕ ꯃꯇꯦꯡ ꯄꯥꯡꯏ ꯃꯔꯝ ꯑꯁꯤꯅ ꯑꯩꯅ ꯑꯣꯗꯤꯌꯣ ꯕꯨꯛꯁꯤ ꯇꯥꯕ ꯄꯥꯝꯖꯩ